ꯇꯥꯏꯌꯦ ꯇꯥꯏꯌꯦ ꯅꯨꯡꯉꯥꯏꯔꯤꯕ꯭ꯔꯣ ꯑꯣ ꯑꯗꯨꯅꯦ ꯅꯨꯡꯉꯥꯏꯔꯤꯕ꯭ꯔꯣ ꯀꯔꯤ ꯂꯩꯔꯒꯦ ꯀꯣꯜ ꯇꯧꯔꯛꯄꯁꯦ

ꯑꯗꯣ ꯍꯌꯦꯡꯃꯛ ꯅꯠꯇ꯭ꯔꯗꯤ ꯌꯥꯗꯕ꯭ꯔꯣ ꯍꯌꯦꯡꯗꯤ ꯈꯨꯗꯛꯇ ꯑꯣꯏꯌꯦꯅ

ꯑꯣ ꯑꯗꯨꯗꯤ ꯑꯩꯒꯤ ꯅꯨꯄꯥ ꯍꯜꯂꯛꯑꯒ ꯍꯪ ꯈꯤꯒꯦꯀꯣ ꯑꯩꯁꯨ ꯆꯠꯅꯤꯡꯉꯦ ꯑꯉꯥꯡꯁꯤꯡꯁꯨ ꯄꯨꯊꯣꯛꯅꯤꯡꯉꯦ ꯊꯣꯛꯇꯕ ꯀꯨꯏꯔꯦ ꯑꯗꯣ ꯑꯗꯣꯁꯣ ꯑꯩꯒꯤ ꯅꯨꯄꯥꯗꯣ ꯍꯜꯂꯛꯈꯤꯁꯅꯨꯀꯣ ꯃꯥꯁꯨ ꯌꯥꯎꯔꯒ ꯑꯩꯈꯣꯏ ꯂꯣꯏꯅ ꯐꯦꯝꯂꯤ ꯆꯠꯁꯦ ꯍꯣꯏ ꯍꯣꯏ ꯍꯣꯏ ꯍꯣꯏ ꯑꯉꯥꯡ ꯈꯣꯏꯁꯨ ꯄꯨꯊꯣꯛꯇꯕ ꯀꯨꯏꯔꯦ ꯑꯗꯨꯗꯤ ꯍꯌꯦꯡꯗꯣ ꯍꯣꯔꯦꯟꯗꯣ ꯑꯩꯒꯤ ꯅꯨꯄꯥ ꯍꯜꯂꯛꯑꯒ ꯄꯥꯎ ꯄꯤꯔꯛꯀꯦꯀꯣ ꯅꯨꯡꯉꯥꯏꯔꯤꯕ꯭ꯔ ꯅꯪꯗꯤ ꯑꯥ ꯍꯣꯏ ꯍꯣꯏ ꯀꯔꯤꯁꯨ ꯇꯧꯗꯦ ꯑꯉꯥꯡꯈꯣꯏ ꯁ꯭ꯀꯨꯜ ꯀꯥꯕꯒꯤ ꯅꯣꯏ ꯍꯣꯏ ꯑꯗꯨꯅꯦ ꯍꯣꯏ ꯑꯗꯨꯅꯦ ꯍꯌꯦꯡꯗꯣ ꯆꯞ ꯆꯥꯔꯦ ꯑꯩꯁꯨ ꯑꯩꯒꯤ ꯅꯨꯄꯥ ꯍꯜꯂꯛꯑꯒ ꯄꯥꯎ ꯄꯤꯔꯛꯀꯦ ꯀꯣ ꯍꯣꯏ ꯍꯣꯏ ꯍꯣꯏ ꯅꯣꯏꯒꯤ ꯅꯨꯄꯥꯒꯤ ꯅꯣꯏꯒꯤ ꯒꯥꯔꯤꯅ ꯆꯠꯀꯗꯧꯕ ꯅꯠꯇ꯭ꯔ ꯑꯣ ꯑꯣ ꯐꯔꯦ ꯐꯔꯦ ꯅꯣꯏꯒꯤ ꯒꯥꯔꯤꯅ ꯑꯩꯈꯣꯏꯒꯤ ꯒꯥꯔꯤꯅ ꯆꯠꯂꯁꯨ ꯌꯥꯏꯌꯦꯗ ꯍꯣ ꯌꯥꯏ ꯌꯥꯏ ꯑꯗꯨꯁꯨ ꯍꯣꯏ ꯄꯨꯡ ꯀꯌꯥꯗ ꯊꯣꯛꯁꯤꯔ ꯍꯌꯦꯡꯗꯣ ꯆꯠꯂꯗꯤ ꯍꯣꯏ ꯑꯣ ꯍꯣꯏ ꯍꯣꯏ ꯊꯣꯡꯕꯗꯨ ꯑꯉꯥꯡꯁꯤꯡꯒꯤ ꯇꯤꯐꯤꯟꯒꯨꯝꯕ ꯈꯔ ꯊꯣꯡꯉꯒ ꯄꯨꯔꯁꯦ ꯑꯥ ꯂꯩꯔꯝꯂꯁꯨ ꯑꯁꯤꯗꯒꯤꯁꯨ ꯈꯔ ꯑꯉꯥꯡꯒꯤ ꯆꯤꯀꯟꯒꯨꯝꯕ ꯀꯔꯤ ꯀꯔꯤ ꯐ꯭ꯔꯥꯏ ꯔꯥꯏꯁ ꯇꯧꯔꯒ ꯄꯨꯁꯦ ꯍꯣꯏ ꯍꯣꯏ ꯍꯣꯏ ꯍꯣꯏ ꯍꯣꯏ ꯐꯔꯦ ꯐꯔꯦ ꯍꯣꯏ ꯍꯣꯏ ꯍꯣꯏ ꯇꯧꯔꯣ ꯂꯥꯛꯑꯝꯗꯥꯏꯗꯀꯣ ꯑ ꯑ ꯑ ꯑ